ꯑꯩ ꯅꯍꯥꯟ ꯑꯣꯗꯤꯌꯣ ꯕꯨꯛ ꯑꯃ ꯆꯦꯟꯖꯩ ꯑꯩꯅ ꯆꯦꯜꯂꯤꯕ ꯑꯣꯗꯤꯌꯣ ꯕꯨꯛ ꯑꯗꯣ ꯑꯦꯝ ꯀꯦ ꯕꯤꯅꯣꯗꯤꯅꯤꯒꯤ ꯑꯅꯥ ꯏꯕꯤꯕ ꯆꯨꯔꯆꯥꯟ ꯃꯍꯥꯔꯥꯁꯀꯤ ꯏꯃꯨꯡ ꯍꯥꯏꯕ ꯑꯣꯗ꯭ꯌꯣ ꯕꯨꯛ ꯑꯗꯨꯅꯦ ꯂꯥꯏ ꯂꯥꯏꯔꯤꯛ ꯄꯥꯅꯕ ꯐꯤꯖꯤꯀꯦꯜ ꯕꯨꯛ ꯑꯣꯏꯅ ꯄꯥꯅꯕꯒꯤ ꯃꯇꯝ ꯂꯩꯇꯕ ꯑꯩꯈꯣꯏꯗꯗꯤ ꯌꯥꯝꯅ ꯀꯥꯟꯅꯈ꯭ꯔꯦ ꯑꯣꯗꯤꯌꯣ ꯕꯨꯛꯅ ꯑꯣꯗꯤꯌꯣ ꯕꯨꯛꯁꯁꯤꯡꯁꯤ ꯍꯥꯏꯗꯤ ꯑꯩꯒꯤ ꯁꯪꯕꯀꯥꯟꯗ ꯑꯗꯨꯝ ꯇꯥꯕ ꯌꯥꯔꯦ ꯑꯗꯨꯒ ꯑꯩꯉꯣꯟꯗ ꯁꯤꯒꯨꯝꯕ ꯁꯨꯝꯕ ꯇꯥꯕ ꯌꯥꯕꯒꯤ ꯀꯥꯟꯅꯕꯃ ꯐꯪꯍꯟꯕꯤꯕꯁꯦ ꯍꯥꯏꯅꯤꯡꯉꯥꯏ ꯂꯩꯇꯅ ꯅꯨꯉꯥꯏꯖꯩ ꯑꯗꯨꯒ ꯃꯅꯤꯄꯨꯔꯤ ꯃꯆꯥ ꯑꯝ ꯃꯅꯤꯄꯨꯔ ꯃꯆꯥ ꯑꯃ ꯑꯣꯏꯅ ꯃꯅꯤꯄꯨꯔꯤ ꯒꯤ ꯑꯏꯕꯁꯤꯡ ꯁꯝꯅ ꯍꯥꯏꯔꯕꯗ ꯑꯦꯝ ꯀꯦ ꯕꯤꯅꯣꯗꯤꯅꯤ ꯁꯔꯠꯆꯥꯟ ꯊꯤꯌꯥꯝ ꯃꯣꯏꯒꯤ ꯂꯥꯏꯔꯤꯛꯁꯤꯡ ꯑꯁꯤ ꯑꯗꯤꯌꯣ ꯕꯨꯛꯇ ꯑꯣꯟꯊꯣꯛꯄꯤꯔꯒ ꯄꯨꯊꯣꯛꯄꯤꯔꯒꯗꯤ ꯍꯦꯟꯅ ꯅꯨꯉꯥꯏꯖꯒꯅꯤ